ꯂꯧꯎ ꯁꯤꯡꯎꯒꯤ ꯈꯨꯗꯣꯡ ꯆꯥꯕꯁꯤꯡ ꯑꯃꯗꯤ ꯈꯨꯗꯣꯡ ꯆꯥꯗꯕꯁꯤꯡ ꯃꯥꯏꯌꯣꯛꯅꯔꯤꯕꯒꯤ ꯃꯔꯝꯗꯤ

ꯌꯥꯝꯅꯗꯤ ꯀ꯭ꯋꯥꯂꯤꯇꯤ ꯂꯩꯕ ꯑꯣꯏꯕ ꯑꯃꯗꯤ ꯍꯥꯔ ꯀꯔꯤꯒꯨꯝꯕ ꯀꯔꯥꯒꯨꯝꯕ ꯑꯩꯈꯣꯏꯁꯤꯅ ꯆꯥꯏꯖꯗꯕ ꯃꯄꯥꯟ ꯂꯝꯗꯩ ꯄꯨꯁꯤꯜꯂꯛꯄ ꯁꯤꯡꯅ ꯍꯥꯔ ꯆꯥꯏ ꯍꯥꯔ ꯆꯥꯏꯔꯤꯔꯥ ꯍꯥꯏꯕ꯭ꯔꯤꯠ ꯑꯣꯏꯔꯤꯕ꯭ꯔꯥ ꯑꯩꯈꯣꯏꯗ ꯌꯥꯝꯅ ꯑꯦꯟꯖꯥꯏꯇꯤ ꯑꯃ ꯑꯣꯏꯕ ꯑꯗꯨꯒꯨꯝꯕ ꯊꯦꯡꯅꯕ ꯀꯌꯥ ꯌꯥꯎꯋꯤ ꯑꯗꯨꯕꯨ ꯃꯤꯑꯣꯏꯕ ꯍꯥꯏꯁꯤꯗꯤ ꯑꯍꯣꯡꯕ ꯄꯥꯝꯗꯕ ꯀꯌꯥ ꯂꯩꯇꯦ ꯑꯍꯣꯡꯕ ꯄꯥꯝꯕ ꯌꯥꯝ ꯂꯩꯕꯅꯤꯅ ꯃꯔꯝ ꯑꯣꯏꯔꯒ ꯑꯍꯣꯡꯕ ꯁꯤꯡꯗꯨ ꯑꯩꯈꯣꯏꯅ ꯁꯤꯖꯤꯟꯅꯅꯕꯒꯤꯗꯃꯛꯇ ꯃꯄꯥꯟ ꯂꯝꯗꯒꯤ ꯄꯨꯁꯤꯜꯂꯛꯄ ꯁꯤꯡꯁꯤ ꯑꯣꯏꯅ ꯑꯩꯈꯣꯏꯗ ꯌꯥꯝꯅ ꯈꯨꯗꯣꯡ ꯆꯥꯕꯁꯤꯡ ꯐꯪꯉꯤ ꯍꯥꯏꯕꯒꯤ ꯃꯑꯣꯡꯗ ꯂꯝꯕꯤꯗ ꯌꯣꯜꯂꯤꯕ ꯃꯥꯔꯀꯦꯠꯇ ꯌꯣꯜꯂꯤꯕ ꯀꯌꯥꯁꯤꯡ ꯑꯁꯦ ꯑꯩꯈꯣꯏꯒꯤ ꯂꯩꯅꯕꯒꯤꯗꯃꯛꯇ ꯑꯍꯣꯡꯕ ꯃꯃꯜꯗ ꯄꯤꯔꯕꯅꯤꯅ ꯈꯨꯗꯣꯡ ꯆꯥꯕꯁꯤꯡ ꯂꯩ ꯑꯩꯈꯣꯏꯒꯤ ꯂꯝꯗꯝ ꯑꯁꯤꯗ ꯊꯥꯕꯁꯤꯡ ꯑꯁꯤꯗꯤ ꯑꯩꯈꯣꯏꯒꯤ ꯐ꯭ꯔꯦꯁꯇ ꯑꯣꯏꯕꯅꯤꯅ ꯑꯌꯥꯝꯕ ꯂꯣꯏꯅ ꯃꯁꯤꯒꯨꯝꯕꯁꯤ ꯂꯩꯕꯗ ꯇꯥꯡꯕ ꯃꯔꯝꯅ

ꯑꯩꯈꯣꯏꯗ ꯃꯅꯤꯄꯨꯔꯗ ꯆꯥꯎꯈꯠꯄꯒꯤ ꯈꯨꯗꯣꯡ ꯆꯥꯕꯁꯤ ꯊꯦꯡꯊꯔꯛꯄꯅꯤ ꯁꯝꯅ ꯍꯥꯏꯔ ꯀꯥꯟꯗ ꯑꯩꯈꯣꯏꯒꯤ ꯏꯁꯥꯒꯤ ꯄꯣꯠꯊꯣꯛꯄꯨ ꯌꯣꯛꯈꯠꯅꯕꯒꯤ ꯋꯥꯈꯜꯂꯣꯟ ꯂꯩꯖꯗꯕ ꯁꯣꯁꯦꯜ ꯃꯥꯏꯟꯗꯦꯗ ꯆꯦꯟꯗꯕ ꯄ꯭ꯔꯖꯥꯁꯤꯡ ꯑꯁꯤꯗ ꯃꯇꯧ ꯀꯔꯝꯅ ꯑꯩꯈꯣꯏꯅ ꯄꯥꯎ ꯇꯥꯛꯀꯅꯤ ꯄꯥꯎ ꯄꯤꯒꯅꯤ ꯑꯃꯗꯤ ꯑꯦꯋꯥꯔꯅꯦꯁ ꯄꯤꯒꯅꯤ ꯍꯥꯏꯕ ꯋꯥꯈꯜꯂꯣꯟꯁꯦ ꯑꯩꯈꯣꯏꯅ ꯊꯝꯖꯒꯗꯕꯅꯤ ꯁꯤꯒꯨꯝꯕ ꯊꯝꯅꯤꯡꯗ꯭ꯔꯒꯅ ꯃꯤꯑꯣꯏꯕꯒꯤ ꯋꯥꯈꯜꯂꯣꯟ ꯆꯦꯟꯗꯕꯅꯤ ꯍꯥꯏꯕꯗ ꯑꯦꯅꯤꯃꯦꯜ ꯍꯥꯏꯔꯒꯗꯤ ꯑꯩꯈꯣꯏꯅ ꯑꯦꯅꯤꯃꯦꯜ ꯕꯣꯗꯤ ꯑꯦꯅꯤꯃꯦꯜ ꯋꯥꯏꯜ ꯑꯦꯅꯤꯃꯦꯜ ꯃꯈꯜ ꯀꯌꯥ ꯂꯩꯈ꯭ꯔꯦ ꯂꯦꯡꯒꯣꯏꯁ ꯀꯌꯥ ꯂꯩꯈ꯭ꯔꯦ ꯁꯈꯪꯂꯕ ꯃꯤꯑꯣꯏꯁꯤꯡ ꯑꯗꯨꯁꯨ ꯄꯥꯎꯇꯥꯛ ꯄꯤꯕ ꯐꯦꯃꯦꯂꯤꯗꯩ ꯆꯤꯡꯕ ꯀꯌꯥ ꯑꯗꯨꯝꯕ ꯉꯥꯡꯗꯕ ꯁꯛꯇꯕ ꯇꯥꯛꯄꯤꯗꯕ ꯇꯝꯕꯤꯗꯕ ꯁꯤꯒꯨꯝꯕ ꯀꯌꯥ ꯊꯦꯡꯅꯩ ꯊꯦꯡꯅꯔꯤꯕꯒꯤ ꯃꯔꯝꯗꯤ ꯏꯗꯨꯀꯦꯁꯟ ꯍꯥꯏꯕꯁꯦ ꯀ꯭ꯋꯥꯂꯤꯇꯤ ꯏꯗꯨꯀꯦꯁꯟ ꯆꯦꯟꯕ ꯂꯩꯀꯥꯏ ꯆꯦꯟꯗꯕ ꯂꯩꯀꯥꯏ ꯆꯦꯟꯕꯁꯨ ꯂꯩ ꯆꯦꯟꯗꯕꯁꯨ ꯂꯩ ꯑꯗꯨꯅ ꯆꯦꯜꯍꯟꯅꯤꯡꯕꯩ ꯋꯥꯈꯜꯂꯣꯟꯗ ꯑꯩꯈꯣꯏꯅ ꯑꯦꯋꯥꯔꯅꯦꯁ ꯀꯌꯥ ꯄꯤꯔꯒ ꯂꯩꯖꯒꯗꯕꯅꯤ ꯑꯗꯨꯅ ꯃꯥꯔꯀꯦꯠꯇ ꯑꯩꯈꯣꯏꯅ ꯑꯩꯈꯣꯏꯒꯤ ꯄꯣꯠꯊꯣꯛ ꯑꯁꯤ ꯌꯣꯟꯕ ꯃꯇꯝꯗ ꯑꯗꯨꯛꯀꯤ ꯃꯇꯤꯛ ꯑꯩꯈꯣꯏꯗ ꯑꯋꯥꯕ ꯃꯥꯏꯌꯣꯛꯅꯔꯤꯕꯒꯤ ꯔꯤꯖꯟꯗꯤ ꯂꯩꯔꯤꯕ ꯃꯅꯤꯄꯨꯔꯒꯤ ꯏꯁꯇꯦꯠꯀꯤ ꯁꯔꯀꯥꯔ ꯑꯁꯤꯅ ꯃꯄꯥꯟ ꯂꯝꯗꯒꯤ ꯌꯥꯝꯅ ꯄꯥꯝꯕ

ꯑꯩꯈꯣꯏꯒꯤ ꯆꯦꯡ ꯑꯁꯦ ꯑꯩꯈꯣꯏꯒꯤ ꯀ꯭ꯋꯥꯂꯤꯇꯤ ꯂꯩꯕ꯭ꯔꯥ ꯂꯩꯇꯕ꯭ꯔꯗꯤ ꯈꯪꯗꯅ ꯃꯄꯥꯟ ꯂꯣꯝꯗꯩ ꯄꯨꯁꯤꯜꯂꯛꯄ ꯆꯦꯡ ꯀꯦꯖꯤꯗ ꯃꯉꯥ ꯆꯦꯡ ꯀꯦꯖꯤꯗ ꯇꯔꯥ ꯆꯦꯡ ꯀꯦꯖꯤꯗ ꯀꯨꯟꯊ꯭ꯔꯥ ꯁꯨꯝꯃꯥꯏꯅ ꯍꯥꯏꯕ ꯑꯩꯈꯣꯏꯒꯤ ꯂꯣꯀꯦꯜꯒꯤ ꯑꯣꯏꯕ ꯂꯣꯀꯦꯜꯒꯤ ꯔꯥꯏꯁꯁꯤꯗꯤ ꯑꯩꯈꯣꯏꯅ ꯌꯥꯝꯅ ꯇꯥꯡꯅ ꯀꯦꯖꯤꯗ ꯅꯤꯐꯨꯃꯉꯥ ꯌꯥꯡꯈꯩ ꯃꯔꯝꯗꯤ ꯀ꯭ꯋꯥꯂꯤꯇꯤ ꯂꯩꯕꯅꯤꯅ ꯑꯩꯈꯣꯏꯒꯤꯗꯤ ꯄꯣꯠꯇꯨ ꯇꯥꯡꯗꯕ ꯌꯥꯗꯕ ꯄꯣꯠꯊꯣꯛꯁꯨ ꯌꯥꯝ ꯀꯟꯅ ꯂꯩꯖꯗꯕꯤ ꯏꯁꯇꯦꯠꯅꯤ ꯑꯩꯈꯣꯏꯒꯤ ꯃꯄꯥꯟ ꯂꯝꯗꯩꯗꯤ ꯇꯥꯡꯖꯕ ꯇꯥꯡꯉꯒꯁꯨ ꯃꯔꯝ ꯆꯥꯅ ꯄꯤꯔꯛꯇꯕ ꯃꯇꯅ ꯑꯩꯈꯣꯏꯒꯤ ꯁꯝꯅ ꯍꯥꯏꯔ ꯀꯥꯟꯗ ꯆꯦꯡ ꯌꯦꯟꯕ ꯃꯇꯝꯗꯃꯛꯇ ꯍꯥꯏꯔꯒꯁꯨ ꯑꯩꯈꯣꯏꯒꯤ ꯃꯄꯥꯟ ꯂꯝꯗꯒꯤ ꯄꯨꯁꯜꯂꯛꯇ꯭ꯔꯤ ꯑꯦꯐ ꯁꯤ ꯑꯥꯏꯗ ꯆꯦꯡ ꯂꯩꯇꯦꯅ ꯑꯗꯨꯝꯕ ꯏꯟꯊꯣꯛ ꯏꯟꯁꯤꯟ ꯇꯧꯕ ꯃꯄꯥꯟ ꯂꯝꯗꯩ ꯈꯥꯃꯦꯟ ꯌꯥꯝ ꯄꯨꯁꯜꯂꯛꯇꯦ ꯑꯗꯨꯝꯕ ꯈꯥꯃꯦꯟ ꯍꯣꯡꯗꯦ ꯆꯤꯡꯒꯤ ꯈꯥꯃꯦꯟꯅꯤ ꯍꯥꯎꯋꯤꯒ ꯍꯥꯎꯇꯦꯒꯅ ꯌꯥꯝꯅ ꯑꯗꯨꯒꯨꯝꯕ ꯆꯌꯦꯠꯅꯕ ꯈꯣꯏꯌꯦꯠꯅꯕ ꯂꯩꯕ ꯃꯔꯝ ꯃꯌꯥꯝ ꯑꯃ ꯂꯩꯈ꯭ꯔꯦ ꯃꯅꯤꯄꯨꯔ ꯑꯁꯤ ꯏꯁꯨ ꯀꯌꯥꯅ ꯄꯤꯛ ꯊꯜꯂꯕ ꯂꯝꯗꯝ ꯑꯃꯅꯤꯅ ꯑꯩꯈꯣꯏꯅ ꯑꯩꯈꯣꯏꯒꯤ ꯄꯣꯠꯊꯣꯛꯄꯨ ꯃꯥꯔꯀꯦꯠꯇ ꯌꯣꯟꯕ ꯃꯇꯝꯗ ꯀ꯭ꯋꯥꯂꯤꯇꯤ ꯂꯩꯅ ꯌꯣꯟꯕ ꯉꯝꯗ꯭ꯔꯤꯕꯁꯦ ꯃꯁꯤꯅ ꯃꯔꯝ ꯑꯣꯏꯔꯒꯅꯤ ꯍꯤꯔꯝ ꯈꯨꯗꯤꯡꯃꯛꯇ ꯁꯔꯀꯥꯔ ꯑꯁꯤꯅ ꯊꯣꯛꯍꯟꯕ ꯊꯧꯗꯣꯛ ꯉꯥꯛꯇꯅꯤ ꯍꯥꯏꯖꯅꯤꯡꯉꯤ ꯑꯗꯨꯕꯨ ꯀꯔꯤꯒꯨꯝꯕ ꯂꯩꯔꯤꯕ ꯃꯅꯤꯄꯨꯔꯒꯤ ꯁꯤꯆꯨꯌꯦꯁꯟ ꯍꯧꯖꯤꯛ ꯍꯧꯖꯤꯛꯀꯤ ꯑꯣꯏꯔꯤꯕ ꯄꯣꯠꯁꯤꯗ ꯑꯃꯨꯛ ꯍꯦꯟꯅ ꯑꯩꯈꯣꯏ ꯃꯥꯔꯀꯦꯠꯇ ꯌꯣꯟꯕ ꯉꯝꯗꯕꯩ ꯈꯨꯗꯣꯡ ꯆꯥꯕ ꯀꯌꯥ ꯃꯥꯏꯌꯣꯛꯅꯔꯤ ꯃꯔꯝꯗꯤ ꯏꯔꯥꯡ ꯑꯁꯤ ꯊꯣꯛꯑꯕꯅꯤꯅ ꯕꯟ ꯕ꯭ꯂꯣꯛꯀꯦꯠ ꯑꯗꯒꯤ ꯔꯦꯂꯤ ꯆꯠꯄ ꯁꯤꯒꯨꯝꯕ ꯀꯌꯥ ꯂꯩꯕꯅꯤꯅ ꯃꯥꯔꯀꯦꯠꯇ ꯌꯣꯟꯕ ꯉꯝꯖꯗꯦ ꯅꯣꯡꯃꯒꯤ ꯆꯥꯔꯥ ꯇꯥꯜꯂꯤꯕ ꯃꯤꯁꯤꯡꯁꯤꯒꯤ ꯊꯝꯃꯣꯏꯗꯗꯤ ꯌꯥꯝꯅ ꯋꯥꯖꯔꯤ ꯑꯗꯨꯒ ꯑꯩꯈꯣꯏꯒꯤ ꯄꯣꯠꯁꯤꯡ ꯑꯁꯦ ꯅꯤꯡꯊꯝ ꯊꯥꯒꯤ ꯃꯇꯝ ꯑꯣꯏꯔꯛꯄꯅ ꯃꯔꯝ ꯑꯣꯏꯔꯒ ꯑꯩꯈꯣꯏꯗ ꯄꯣꯠꯇꯨ ꯃꯥꯡꯕ ꯄꯣꯠ ꯄꯠꯂꯛꯄ ꯁꯤꯒꯨꯝꯕ ꯀꯌꯥ ꯊꯦꯡꯅꯕꯅ ꯑꯩꯈꯣꯏꯒꯤ ꯃꯥꯔꯀꯦꯠꯇ ꯌꯣꯟꯕꯗ ꯑꯩꯈꯣꯏꯒꯤ ꯚꯦꯂꯨ ꯑꯁꯦ ꯌꯥꯝꯅ ꯅꯦꯝꯕ ꯃꯔꯝꯅꯅꯤ ꯑꯗꯨꯅ ꯃꯁꯤꯒꯨꯝꯕ ꯈꯦꯠꯅꯕ ꯀꯌꯥ ꯑꯁꯤ ꯂꯩꯕꯅ ꯑꯩꯈꯣꯏꯗ ꯊꯦꯡꯅꯖꯕ ꯃꯔꯝꯁꯤꯡ ꯑꯗꯣ ꯍꯥꯏꯖꯕꯅꯤ